ꯑꯩꯅ ꯖꯒꯣꯏ ꯁꯥꯕꯒꯤ ꯀꯦꯔꯤꯌꯔ ꯑꯁꯤꯗ ꯖꯒꯣꯏ ꯁꯥꯔꯛꯄꯒꯤ ꯀꯦꯔꯤꯌꯔ ꯑꯁꯤꯗ ꯑꯩꯅ ꯈ꯭ꯋꯥꯏꯗꯒꯤ ꯅꯤꯡꯁꯤꯡꯖꯕ ꯑꯩꯅ ꯈ꯭ꯋꯥꯏꯗꯒꯤ ꯀꯥꯎꯕ ꯉꯝꯂꯔꯣꯏꯗꯕ ꯑꯃ ꯍꯥꯏ ꯇꯥꯔꯒꯗꯤ ꯖꯋꯥꯍꯔꯂꯥꯜ ꯅꯦꯍꯔꯨ ꯗꯥꯟꯁ ꯑꯦꯀꯥꯗꯃꯤꯗ ꯑꯩꯅ ꯑꯍꯥꯟꯕ ꯁꯣꯂꯣ ꯐꯦꯁꯇꯤꯕꯦꯜ ꯌꯥꯎꯖꯈꯤꯕ ꯑꯁꯤ ꯑꯣꯏꯒꯗꯣꯔꯤꯕꯅꯤ ꯁꯣꯂꯣ ꯐꯦꯁꯇꯤꯕꯦꯜ ꯑꯁꯤꯗ ꯃꯌꯥꯝꯅ ꯑꯩꯒꯤ ꯃꯇꯦꯡ ꯌꯥꯝꯅ ꯄꯥꯡꯕꯤꯈꯤ ꯑꯣꯖꯥꯅꯁꯨ ꯃꯇꯦꯡ ꯌꯥꯝꯅ ꯄꯥꯡꯕꯤꯈꯤ ꯑꯩꯒꯤ ꯏꯟꯁꯇ꯭ꯔꯨꯃꯦꯟ ꯂꯥꯛꯄꯤꯔꯤꯕꯁꯤꯡꯁꯨ ꯃꯇꯦꯡ ꯌꯥꯝꯅ ꯄꯥꯡꯕꯤꯈꯤ ꯖꯒꯣꯏ ꯑꯃ ꯁꯥꯒꯦ ꯍꯥꯏꯕ ꯇꯥꯔꯕꯗꯤ ꯏꯁꯥꯗ ꯊꯥꯖꯕ ꯊꯝꯃꯒ ꯑꯩꯈꯣꯏꯒꯤ ꯂꯩꯔꯤꯕ ꯂꯝ ꯑꯗꯨꯕꯨ ꯀꯣꯜꯂꯤꯕ ꯂꯥꯏꯕꯨ ꯊꯝꯃꯣꯏꯗ ꯆꯦꯠꯅ ꯂꯥꯠꯆꯔꯒ ꯖꯒꯣꯏꯒꯤ ꯏꯁꯣꯔꯕꯨ ꯆꯦꯠꯅ ꯂꯥꯠꯆꯔꯒ ꯑꯩꯒꯤ ꯏꯃꯥꯡꯗ ꯖꯒꯣꯏ ꯁꯥꯏ ꯈꯜꯂꯒ ꯑꯩꯈꯣꯏꯅ ꯃꯇꯨꯡ ꯏꯟꯖꯕꯅꯤ ꯈꯜꯂꯒ ꯁꯥꯕꯗꯨꯅ ꯈ꯭ꯋꯥꯏꯗꯒꯤ ꯑꯆꯧꯕ ꯄꯣꯠ ꯑꯃ ꯑꯣꯏꯗꯣꯏꯅꯤ ꯑꯩꯈꯣꯏꯅ ꯖꯒꯣꯏ ꯁꯥꯕ ꯃꯇꯝꯗ ꯑꯩꯈꯣꯏꯒꯤ ꯗ ꯑꯩꯈꯣꯏꯅ ꯁꯦꯠꯂꯤꯕ ꯗ꯭ꯔꯦꯁ ꯃꯦꯀꯞꯁꯤꯡ ꯃꯈꯜ ꯃꯈꯜ ꯌꯥꯝꯅ ꯂꯩ ꯖꯒꯣꯏ ꯃꯈꯜ ꯌꯥꯝꯃꯤ ꯑꯗꯨꯅ ꯑꯝꯇ ꯃꯥꯟꯅꯗꯦ ꯅꯨꯄꯤ ꯅꯨꯄꯤꯒꯤ ꯁꯣꯂꯣ ꯁꯥꯕꯗ ꯐꯅꯦꯛ ꯁꯦꯠꯂꯤ ꯑꯗꯨꯒ ꯅꯨꯄꯥ ꯁꯥꯒꯦ ꯅꯨꯄꯤꯅ ꯅꯨꯄꯥ ꯁꯥꯒꯦ ꯍꯥꯏꯔꯒꯅ ꯐꯩꯖꯣꯝ ꯑꯗꯨꯝ ꯁꯦꯠꯂꯤ ꯀꯩꯁꯨ ꯀꯥꯏꯕ ꯂꯩꯇꯦ